ꯑꯩꯍꯥꯛꯅ ꯃꯄꯨꯡ ꯃꯔꯩ ꯐꯥꯔꯛꯂꯕ ꯃꯇꯨꯡꯗ ꯁ꯭ꯋꯤꯃꯤꯡꯒꯤ ꯃꯑꯣꯡꯗ ꯑꯃꯁꯨꯡ ꯃꯔꯝꯗ ꯆꯦꯟꯁ ꯀꯌꯥ ꯑꯃ ꯇꯧꯔꯛꯂꯤ ꯑꯩꯈꯣꯏꯅ ꯑꯉꯥꯡ ꯑꯣꯏꯔꯤꯉꯩ ꯃꯇꯠꯗ ꯇꯝꯂꯛꯈꯤꯗ꯭ꯔꯕ ꯇꯦꯛꯅꯤꯛ ꯀꯌꯥ ꯑꯃ ꯃꯑꯣꯡ ꯀꯌꯥ ꯑꯃ ꯑꯩꯈꯣꯏꯅ ꯃꯄꯨꯡ ꯃꯔꯩ ꯐꯥꯔꯛꯂꯕ ꯃꯇꯨꯡꯗ ꯊꯣꯛꯂꯛꯏ ꯑꯩꯈꯣꯏꯅ ꯃꯄꯨꯡ ꯃꯔꯩ ꯐꯥꯔꯛꯂꯕ ꯃꯇꯨꯡꯗ ꯑꯅꯧꯕ ꯇꯦꯛꯅꯤꯛ ꯀꯌꯥ ꯑꯗꯨꯕꯨ ꯑꯩꯈꯣꯏꯕꯨ ꯇꯥꯛꯄꯤ ꯇꯝꯕꯤꯔꯛꯄ ꯀꯣꯁꯁꯤꯡꯗ ꯑꯣꯖꯥꯁꯤꯡꯗꯒꯤ ꯑꯩꯈꯣꯏꯅ ꯇꯝꯖꯩ ꯑꯃꯁꯨꯡ ꯃꯈꯣꯏꯅ ꯈꯪꯗꯕꯁꯤꯡ ꯑꯗꯨꯅ ꯑꯅꯧꯕ ꯑꯉꯥꯡꯁꯤꯡꯗꯒꯤ ꯑꯩꯈꯣꯏꯅ ꯃꯈꯣꯏꯅ ꯍꯩꯖꯔꯤꯕ ꯃꯑꯣꯡꯁꯤꯡ ꯑꯗꯨ ꯃꯈꯣꯏꯅ ꯇꯧꯖꯔꯤꯕꯁꯤꯡ ꯑꯗꯨ ꯑꯩꯈꯣꯏꯅ ꯌꯦꯡꯂꯦ ꯍꯥꯏꯔꯒ ꯃꯈꯣꯏꯗꯒꯤ ꯇꯞꯅ ꯇꯞꯅ ꯇꯝꯖꯩ ꯑꯁꯨꯝꯅ ꯃꯈꯣꯏꯅ ꯃꯈꯣꯏꯗ ꯆꯪꯁꯤꯜꯂꯒ ꯍꯥꯏꯔꯨꯕ ꯅꯠꯇ꯭ꯔꯒ ꯍꯥꯏꯗꯕꯤꯗ ꯃꯈꯣꯏꯅ ꯏꯔꯣꯏꯔꯤꯉꯩꯗ ꯌꯦꯡꯕ ꯃꯈꯣꯏꯅ ꯇꯧꯔꯤꯉꯩꯗ ꯌꯦꯡꯕ ꯑꯁꯨꯝꯅ ꯌꯦꯡꯂꯦ ꯍꯥꯏꯔꯒ ꯃꯈꯣꯏꯅ ꯇꯧꯔꯤꯕ ꯃꯑꯣꯡ ꯃꯇꯧꯁꯤꯡ ꯑꯗꯨꯕꯨ ꯑꯩꯈꯣꯏꯅ ꯂꯣꯠꯅ ꯑꯃꯁꯨꯡ ꯈꯪꯍꯟꯅ ꯇꯝꯖꯩ ꯑꯗꯨꯒ ꯃꯈꯣꯏꯅ ꯇꯧꯔꯤꯕꯁꯤꯡ ꯑꯗꯨꯒ ꯆꯞ ꯃꯥꯟꯅꯅ ꯑꯩꯈꯣꯏꯅꯁꯨ ꯇꯧꯕ ꯉꯝꯅꯕ ꯍꯣꯠꯅꯩ ꯉꯝꯗ꯭ꯔꯤ ꯐꯥꯎꯕ ꯃꯈꯣꯏꯅ ꯇꯧꯔꯤꯕ ꯃꯑꯣꯡ ꯑꯗꯨ ꯌꯦꯡꯗꯨꯅ ꯑꯩꯈꯣꯏꯁꯨ ꯇꯧꯖꯩ ꯉꯝꯂꯕ ꯃꯇꯨꯡꯗ ꯑꯇꯣꯞꯄ ꯇꯦꯛꯅꯤꯛ ꯊꯣꯛꯂꯛꯄ꯭ꯔ ꯍꯥꯏꯗꯤ ꯑꯇꯣꯞꯄ ꯇꯦꯛꯅꯤꯛ ꯍꯩꯔꯤꯕ꯭ꯔ ꯍꯥꯏꯅ ꯃꯈꯣꯏꯅ ꯇꯧꯔꯤꯕ꯭ꯔ ꯍꯥꯏꯅ ꯇꯧꯕ꯭ꯔ ꯌꯦꯡꯂꯦ ꯍꯥꯏꯔꯒ ꯃꯈꯣꯏꯅ ꯇꯧꯔꯝꯕ ꯇꯥꯔꯕꯗꯤ ꯃꯈꯣꯏꯅ ꯇꯧꯔꯤꯝꯕ ꯇꯦꯛꯅꯤꯛ ꯑꯗꯨ ꯑꯩꯈꯣꯏꯅ ꯍꯜꯂꯒ ꯑꯗꯨꯗꯒꯤ ꯇꯝꯁꯤꯟꯒꯅꯤ ꯑꯗꯨꯒ ꯇꯝꯂꯝꯗꯕ ꯇꯥꯔꯕꯗꯤ ꯑꯩꯈꯣꯏꯅ ꯍꯜꯂꯛꯂꯦ ꯍꯥꯏꯔꯒ ꯑꯩꯈꯣꯏꯅ ꯇꯝꯂꯛꯂꯤꯕꯁꯤꯡ ꯑꯗꯨ ꯅꯧꯅ ꯑꯃꯨꯛꯀ ꯌꯨꯝꯗ ꯂꯥꯛꯂꯦ ꯍꯥꯏꯔꯒ ꯑꯩꯈꯣꯏꯅ ꯏꯔꯣꯏꯖꯕ ꯃꯇꯝꯗ ꯁꯤꯖꯤꯟꯅꯖꯒꯅꯤ